ꯊꯥꯎ ꯈꯔ ꯌꯥꯝꯍꯜꯂꯒ ꯑꯩꯈꯣꯏꯅ ꯊꯥꯎꯁꯦ ꯉꯧꯔꯅꯤ ꯊꯥꯎ ꯉꯧꯕꯗ ꯑꯩꯈꯣꯏꯅ ꯍꯥꯞꯄꯗꯤ ꯇꯤꯜꯍꯧ ꯆꯅꯝ ꯁꯤꯡ ꯃꯔꯣꯏꯗꯣ ꯐꯖꯅ ꯊꯥꯗꯕꯤꯔꯅꯤ ꯑꯗꯨꯒ ꯇꯦꯁꯄꯥꯠ ꯃꯅꯥ ꯍꯩꯔꯤꯕꯣꯞ ꯑꯗꯒꯤ ꯃꯔꯨ ꯃꯔꯥꯡ ꯖꯤꯔꯥ ꯍꯤꯡ ꯁꯨꯃꯥꯏꯅ ꯍꯥꯞꯄꯒ ꯑꯩꯈꯣꯏꯅ ꯐꯖꯅ ꯃꯔꯣꯏ ꯃꯔꯥꯡꯗꯣ ꯃꯨꯟꯅꯕ ꯉꯧꯔꯅꯤ ꯃꯤꯅꯤꯠꯁ ꯈꯔ ꯉꯧꯔꯕ ꯃꯇꯨꯡꯗ ꯃꯔꯣꯏ ꯀꯩꯀꯥꯗꯨ ꯃꯨꯜꯂꯦ ꯍꯥꯏꯔꯕ ꯃꯇꯨꯡꯗ ꯑꯩꯈꯣꯏꯅ ꯑꯃꯨꯛꯀ ꯉꯥꯗꯨ ꯍꯥꯞꯄꯅꯤ

ꯐꯖꯅ ꯆꯥꯝꯊꯣꯛꯄꯤꯔꯅꯤ ꯑꯗꯨꯒ ꯇꯤꯜꯍꯧ ꯈꯔ ꯌꯥꯝꯍꯜꯂꯅꯤ ꯆꯅꯝ ꯌꯥꯝꯍꯜꯂꯅꯤ ꯁꯤꯡꯗꯤ ꯌꯥꯝꯍꯟꯗ꯭ꯔꯁꯨ ꯌꯥꯔꯦ ꯑꯗꯨꯒ ꯍꯥꯏꯗꯤ ꯇꯦꯁꯄꯥꯠ ꯍꯥꯞꯄꯅꯤ ꯃꯔꯣꯏ ꯃꯔꯨ ꯃꯔꯥꯡ ꯍꯥꯞꯄꯅꯤ ꯑꯗꯨꯒ ꯉꯧꯔꯅꯤ ꯑꯗꯨꯒ ꯃꯤꯅꯤꯠ ꯇꯔꯥꯃꯨꯛ ꯃꯔꯣꯏ ꯀꯩꯀꯥꯗꯣ ꯉꯧꯔꯒ ꯃꯨꯜꯍꯜꯂꯕ ꯃꯇꯨꯡꯡꯗ ꯑꯃꯨꯛꯀ ꯁꯟ ꯊꯣꯡꯕ ꯁꯟ ꯁꯥꯗꯣ ꯍꯥꯞꯄꯅꯤ ꯑꯗꯨꯒ ꯑꯩꯈꯣꯏꯅ ꯀꯨꯀꯔꯗ ꯀꯥꯝꯅꯤꯡꯕ ꯑꯣꯏꯔꯁꯨ ꯐꯖꯅ ꯑꯩꯈꯣꯏꯅ ꯃꯨꯟꯅꯕ ꯐꯖꯅ ꯊꯨꯝ ꯃꯣꯔꯣꯛꯇꯨ ꯐꯖꯅ

ꯎꯇꯤꯁꯤ ꯌꯥꯝꯅꯕꯨꯗꯤ ꯂꯥꯏꯕ ꯑꯣꯏꯔꯁꯨ ꯑꯩ ꯏꯃꯥꯈꯣꯏꯅ ꯐꯖꯅ ꯇꯥꯛꯄꯤꯔꯒꯁꯨ ꯑꯩ ꯎꯇꯤ ꯊꯣꯡꯕꯁꯦ ꯍꯩꯇ꯭ꯔꯤꯌꯦ ꯃꯥꯒꯤ ꯃꯆꯜꯁꯤꯡꯗꯣ ꯐꯖꯅ ꯍꯥꯞꯄꯁꯨ ꯑꯩꯅ ꯍꯥꯎꯅ ꯃꯌꯥꯝꯅ ꯆꯥꯕꯗ ꯍꯥꯎꯕ ꯌꯥꯕꯒꯤ ꯃꯑꯣꯡꯗ ꯊꯣꯡꯕꯗꯨ ꯑꯣꯏꯗ꯭ꯔꯤꯌꯦ ꯑꯩ ꯌꯥꯝꯅ ꯂꯥꯏꯅ ꯂꯨꯕ ꯍꯥꯏꯕꯗꯨ ꯑꯣꯏꯌꯦ ꯎꯇꯤꯁꯦ ꯑꯩ ꯈ꯭ꯋꯥꯏꯒꯤ ꯂꯨꯕ ꯑꯩꯅ ꯑꯦꯟꯁꯥꯡ ꯃꯊꯦꯜ ꯊꯣꯡꯕꯁꯤꯡꯗ ꯈ꯭ꯋꯥꯏꯗꯒꯤ ꯂꯨꯕ ꯃꯊꯦꯜ ꯍꯥꯏꯔꯒꯗꯤ ꯎꯇꯤ ꯊꯣꯡꯕꯁꯤꯅꯤ ꯑꯗꯨꯒ ꯑꯩꯅ ꯈ꯭ꯋꯥꯏꯗꯒꯤ ꯂꯥꯏꯕ ꯍꯥꯏꯔꯒꯅ ꯏꯔꯣꯟꯕꯁꯦ ꯈ꯭ꯋꯥꯏꯒꯤ ꯂꯥꯏꯌꯦ ꯍꯥꯏꯗꯤ ꯃꯥꯗꯤ ꯏꯔꯣꯟꯒꯗꯧꯔꯤꯕ ꯃꯥꯒꯤ ꯄꯣꯠꯇꯣ ꯑꯩꯈꯣꯏꯅ ꯑꯗꯨꯝ ꯆꯥꯝꯊꯣꯛꯄꯤꯔꯒ ꯑꯗꯨꯝ ꯐꯨꯠꯄꯤꯔꯒ ꯃꯣꯔꯣꯛꯀ ꯉꯥꯔꯤꯒ ꯉꯧꯕꯤꯔꯒ ꯅꯩꯈꯥꯏꯕꯤꯔꯒ ꯑꯗꯨꯃꯥꯏꯅ ꯇꯧꯔꯒ ꯑꯗꯨꯝ ꯄꯨꯟꯅ ꯃꯣꯔꯣꯛ ꯉꯥꯔꯤ ꯑꯗꯨꯒ ꯅꯩꯈꯥꯏꯔꯒ ꯐꯗꯤꯒꯣꯝ ꯆꯥꯏꯁꯤꯟꯂꯒ ꯇꯤꯜꯍꯧ ꯍꯥꯞꯆꯤꯜꯂꯒ ꯁꯨꯃꯥꯏꯅ ꯇꯧꯔꯒ ꯌꯥꯝ ꯂꯥꯏꯅ ꯂꯣꯟꯕ ꯑꯣꯏꯕꯅꯤꯅ ꯑꯩꯉꯣꯟꯗꯁꯨ ꯌꯥꯝꯅ ꯅꯨꯡꯉꯥꯏꯕ ꯃꯊꯦꯜ ꯍꯥꯏꯕꯗꯨ ꯑꯣꯏꯌꯦ ꯏꯔꯣꯟꯕ ꯍꯥꯏꯕꯁꯦ ꯑꯗꯨꯃꯥꯏꯅ ꯇꯧꯔꯒ ꯑꯩ ꯑꯗꯨꯝ ꯃꯊꯦꯜꯁꯤꯡ ꯑꯁꯦ ꯊꯣꯡꯉꯦ